ꯀꯅꯥ ꯑꯣꯏꯕꯤꯔꯕꯅꯣ ꯃꯥꯟꯅꯤ ꯃꯥꯟꯅꯤ ꯀꯔꯤ ꯂꯩꯒꯦ ꯍꯥꯏꯕꯅꯣ ꯍꯜꯂꯣ ꯇꯥꯏꯌꯦ ꯇꯥꯏꯌꯦ ꯗꯨꯀꯥꯟ ꯊꯣꯡ ꯍꯥꯡꯉꯦ ꯀꯔꯤ ꯂꯧꯒꯦ ꯍꯥꯏꯕꯅꯣ ꯂꯣꯏꯃꯛ ꯌꯥꯎꯏ ꯑꯌꯥꯝꯕꯅ ꯀꯔꯤ ꯀꯔꯤ ꯄꯥꯝꯃꯤꯅꯣ ꯇꯤꯜꯍꯧ ꯌꯥꯎꯏ ꯑꯥꯜꯂꯨ ꯌꯥꯎꯏ ꯑꯪ ꯑꯥꯜꯂꯨꯗꯨ ꯀꯦ ꯖꯤꯗ ꯀꯨꯟ ꯃꯉꯥ ꯄꯤꯌꯦ ꯇꯤꯜꯍꯧꯗꯤ ꯀꯨꯟꯊ꯭ꯔꯥꯃꯉꯥ ꯄꯤꯌꯦ ꯍꯋꯥꯏꯒꯤ ꯑꯥꯏꯇꯦꯃꯁꯨ ꯌꯥꯎꯔꯤ ꯉꯔꯤ ꯉꯇꯥꯏꯁꯨ ꯌꯥꯎꯏ ꯍꯋꯥꯏ ꯍꯋꯥꯏ ꯃꯨꯛꯂꯣ ꯀꯦ ꯖꯤꯗ ꯆꯥꯝꯌꯥꯡꯈꯩ ꯀꯥꯡꯇꯛꯇꯤ ꯀꯦ ꯖꯤꯗ ꯃꯔꯤꯐꯨ ꯌꯥꯎꯋꯦ ꯌꯥꯎꯋꯦ ꯌꯥꯎꯋꯦ ꯂꯣꯏꯃꯛ ꯌꯥꯎꯋꯦ ꯃꯥꯏꯔꯣꯡꯕꯤ ꯌꯥꯎꯋꯦ ꯀꯣꯕꯤ ꯌꯥꯎꯏ ꯄꯥꯝꯕ꯭ꯔꯣ ꯀꯌꯥꯝ ꯄꯥꯝꯒꯦ ꯀꯦ ꯖꯤ ꯀꯌꯥꯝ ꯄꯥꯝꯒꯦ

ꯌꯥꯎꯏ

ꯐꯨꯟꯗꯨ ꯀꯦ ꯖꯤꯗ ꯀꯨꯟꯊ꯭ꯔꯥ ꯀꯣꯕꯤ ꯂꯩ ꯅꯤꯐꯨ ꯈꯥꯃꯦꯟ ꯑꯁꯤꯟꯁꯨ ꯌꯥꯎꯋꯦ ꯈꯥꯃꯤꯟꯁꯤꯟ ꯀꯦ ꯖꯤꯗ ꯅꯤꯐꯨ ꯈꯥꯃꯦꯟꯁꯨ ꯌꯥꯎꯏ ꯅꯪ ꯅꯅꯥꯛꯇ ꯌꯥꯎꯋꯦ ꯌꯥꯎꯋꯦ ꯌꯥꯡꯈꯩ ꯀꯦ ꯖꯤ ꯀꯌꯥ ꯄꯨꯡ ꯗꯨꯀꯥꯟꯁꯦ ꯄꯨꯡ ꯇꯔꯨꯛꯇꯒꯤ ꯑꯗꯨꯝ ꯍꯥꯡꯉꯦ ꯑꯣ ꯍꯥꯡꯏ ꯍꯥꯡꯏ ꯅꯨꯡꯗꯥꯡꯁꯦ ꯄꯨꯡ ꯑꯥ ꯄꯨꯡ ꯑꯗꯨꯝ ꯃꯥꯄꯟ ꯑꯗꯥꯏꯐꯥꯎ ꯑꯗꯨꯝ ꯍꯥꯡꯏ ꯅꯤꯄꯥꯟ ꯃꯈꯥꯏ ꯃꯥꯄꯟ ꯑꯗꯥꯏ ꯐꯥꯎꯕ ꯁꯤꯗꯩꯖꯤ ꯅꯪꯅ ꯀꯣꯕꯤꯒ ꯂꯧꯒꯦ ꯍꯥꯏꯔꯒꯗꯤ ꯀꯣꯕꯤꯒꯁꯤꯗꯤ ꯌꯥꯝꯅ ꯍꯥꯔꯒ ꯆꯥꯏꯗꯕ ꯑꯐꯕ ꯇꯤꯜ ꯍꯤꯗꯥꯛꯀ ꯆꯥꯏꯗꯕ ꯑꯐꯕ ꯑꯥ ꯑꯐꯕ ꯍꯤꯗꯥꯛ ꯀꯥꯞꯇꯕ ꯑꯐꯕ ꯉꯥꯛꯇꯅꯦ ꯆꯥꯕꯗ ꯍꯛꯆꯥꯡꯗ ꯐꯒꯗꯕ ꯉꯥꯛꯇꯅꯤ ꯎꯝ ꯑꯗꯨꯅ ꯑꯩꯒꯤ ꯗꯨꯀꯥꯟꯁꯤꯗ ꯃꯤ ꯌꯥꯝ ꯂꯥꯛꯑꯦ ꯀꯣꯕꯤ ꯂꯩꯕ ꯈꯥꯃꯦꯟꯁꯤꯟ ꯂꯩꯕ ꯈꯥꯃꯦꯟ ꯂꯩꯕ ꯍꯥꯏꯗꯤ ꯑꯩꯗꯤ ꯇꯤꯟ ꯍꯤꯗꯥꯛ ꯀꯥꯞꯇꯕꯒꯨꯝꯕ ꯍꯥꯔ ꯆꯥꯏꯗꯕꯒꯨꯝꯕ ꯑꯗꯨꯒꯨꯝꯕ ꯉꯥꯛꯇ ꯑꯌꯥꯝꯕ ꯊꯝꯃꯦꯕ ꯍꯛꯆꯥꯡ ꯐꯒꯗꯕ ꯎꯝ ꯉꯥꯔꯤꯁꯨ ꯑꯍꯥꯎꯕ ꯌꯥꯎꯋꯦ ꯉꯥꯔꯤꯗꯤ ꯄꯋꯥꯗ ꯀꯌꯥ ꯆꯥꯝ ꯌꯥꯡꯈꯩ ꯄꯤꯕꯁꯨ ꯂꯩ ꯆꯥꯝ ꯀꯨꯟ ꯄꯤꯕꯁꯨ ꯂꯩ ꯆꯥꯝ ꯄꯤꯕꯁꯨ ꯂꯩ ꯃꯈꯟ ꯃꯈꯟ ꯂꯩ ꯉꯥ ꯑꯌꯥꯏꯕꯁꯨ ꯂꯩ ꯉꯥ ꯑꯌꯥꯏꯕꯁꯨ ꯌꯥꯎꯏ ꯉꯥꯇꯣꯟ ꯉꯥꯔꯤꯁꯨ ꯌꯥꯎꯏ ꯊꯨꯝ ꯌꯥꯛꯄꯤꯁꯨ ꯌꯥꯎꯏ ꯂꯣꯏ ꯌꯥꯎꯔꯦ ꯂꯥꯛꯑꯣꯅꯦ ꯌꯥꯎꯋꯦ ꯌꯥꯎꯋꯦ ꯄꯥꯐꯣꯔ ꯌꯥꯎꯏ ꯄꯥꯐꯣꯔ ꯀꯣꯔꯣꯛ ꯀꯣꯏꯕꯁꯨ ꯌꯥꯎꯏ ꯃꯀꯛ ꯃꯀꯛꯁꯨ ꯌꯥꯎꯏ ꯑꯄꯥꯛꯄꯁꯨ ꯌꯥꯎꯏ ꯄꯥꯐꯣꯔꯁꯦ ꯄꯦꯛꯀꯦꯠꯇ ꯇꯔꯥ ꯄꯤꯕ ꯂꯩ ꯑꯗꯒꯤ ꯀꯩꯅꯣ ꯑꯥ ꯇꯔꯦꯠ ꯄꯤꯕꯁꯨ ꯂꯩ ꯇꯔꯦꯠ ꯅꯠꯇꯦ ꯅꯤꯄꯥꯟ ꯄꯤꯕꯁꯨ ꯂꯩ

ꯕꯦꯀꯥꯔꯤꯒꯤ ꯑꯥꯏꯇꯦꯝꯁꯨ ꯌꯥꯎꯔꯤꯌꯦ ꯅꯪ ꯑꯆꯥꯄꯣꯠꯇꯣ ꯑꯆꯥꯄꯣꯠ ꯑꯍꯥꯎꯕꯁꯨ ꯌꯥꯎꯔꯤꯌꯦ

ꯍꯣꯏ ꯍꯣꯏ ꯊꯪꯅꯕꯗ ꯂꯩꯌꯦ ꯍꯣꯇꯦꯟ ꯄꯔꯣꯊꯥꯒꯁꯨ ꯌꯣꯜꯂꯤꯌꯦ ꯊꯪꯅꯕꯗ ꯆꯥꯃꯤꯟꯅꯁꯤ ꯂꯥꯛꯑꯣ ꯕꯗꯥꯝ ꯌꯥꯎꯏ ꯀꯦ ꯖꯤꯗ ꯋꯥꯟ ꯑꯩꯠꯇꯤ ꯇꯥꯡꯉꯦ ꯕꯗꯥꯝ ꯑꯍꯥꯎꯕꯅꯦ ꯕꯗꯥꯝ ꯑꯍꯥꯎꯕ ꯀꯂꯔ ꯐꯖꯕꯗꯣ ꯉꯥꯡꯁꯪ ꯉꯥꯡꯕ ꯈꯔ ꯄꯤꯛꯇꯛ ꯇꯧꯕ ꯑꯍꯥꯎꯕꯗꯨꯅꯤ ꯌꯥꯎꯋꯦ ꯁꯒꯣꯜ ꯍꯋꯥꯏ ꯌꯥꯎꯋꯦ ꯁꯒꯣꯜ ꯍꯋꯥꯏ ꯌꯥꯎꯏ ꯌꯥꯎꯏꯅꯦ ꯂꯣꯏ ꯌꯥꯎꯏꯅꯦ ꯊꯥꯎꯁꯨ ꯌꯥꯎꯏꯅꯦ ꯊꯨꯝꯁꯨ ꯌꯥꯎꯏ ꯊꯥꯎ ꯀꯩꯅꯣ ꯌꯥꯎꯏ ꯊꯥꯎ ꯅꯤꯔꯁ ꯑꯥ ꯂꯣꯏ ꯌꯥꯎꯋꯦ ꯊꯥꯎ ꯅꯤꯔꯁ ꯌꯥꯎꯋꯦ ꯏꯟꯖꯤꯟ ꯌꯥꯎꯋꯦ ꯐꯣꯔꯆꯨꯟ ꯌꯥꯎꯋꯦ ꯎꯝ ꯂꯤꯇꯔꯗ ꯀꯌꯥꯗꯅꯣ ꯍꯥꯞꯇꯔꯣ ꯂꯤꯇꯔꯗ ꯂꯤꯇꯔ ꯅꯤꯔꯁꯇ ꯋꯥꯟ ꯐꯤꯐꯇꯤ ꯄꯤꯌꯦ ꯑꯗꯒꯤ ꯏꯟꯖꯤꯟꯗ ꯑꯥ ꯐꯣꯔꯆꯨꯟꯁꯨ ꯋꯥꯟ ꯐꯤꯐꯇꯤ ꯑꯗꯒꯤ ꯀꯩꯅꯣ ꯏꯟꯖꯤꯟꯅ ꯇꯨ ꯍꯟꯗ꯭ꯔꯦꯗ ꯀꯔꯝꯕꯅ ꯍꯦꯟꯅ ꯆꯥꯒꯦ ꯏꯟꯖꯤꯟ ꯆꯥꯕ꯭ꯔꯣ ꯐꯣꯔꯆꯨꯟ ꯆꯥꯕ꯭ꯔꯣ ꯀꯩꯅꯣ ꯅꯤꯔꯁ ꯑꯥ ꯑꯣ ꯍꯣꯏ ꯍꯣꯏ ꯂꯧꯔꯣ ꯂꯣꯏ ꯂꯩꯅꯤ ꯈꯥꯎꯖꯥꯎ ꯑꯃ ꯄꯥꯏꯔꯒ ꯂꯥꯛꯑꯣ ꯈꯥꯎꯖꯥꯎ ꯑꯃ ꯄꯥꯏꯔꯒ ꯂꯥꯛꯑꯣꯀꯣ ꯍꯧꯖꯤꯛꯇꯤ ꯈꯥꯎ ꯄꯣꯂꯤꯊꯤꯟ ꯄꯤꯅꯗ꯭ꯔꯕꯅꯤꯀꯣ ꯂꯥꯛꯑꯣ ꯄꯣꯂꯤꯊꯤꯟ ꯄꯤꯅꯗ꯭ꯔꯦꯕ ꯍꯧꯖꯤꯛꯇꯤꯀꯣ ꯑꯗꯨꯅ ꯈꯥꯎ ꯑꯃ ꯄꯥꯏꯔꯒ ꯂꯥꯛꯑꯣ ꯑꯥ ꯑꯥ ꯑꯥ ꯑꯗꯨꯅꯦ ꯑꯗꯨꯅ ꯄꯦꯄꯔ ꯅꯪꯒꯤ ꯄꯣꯠꯁꯤꯡꯗꯨꯗꯤ ꯃꯌꯥꯝꯁꯨ ꯌꯥꯝꯕꯅꯤꯅ ꯄꯦꯄꯔ ꯕꯦꯒ ꯃꯆꯥꯗꯨꯗꯤ ꯌꯥꯔꯣꯏꯗꯝꯅꯤꯅ ꯈꯥꯎ ꯑꯆꯧꯕ ꯑꯃ ꯄꯨꯔꯒ ꯂꯥꯛꯑꯣꯕ ꯊꯨꯝꯁꯨ ꯂꯩꯌꯦ ꯕꯣꯔꯤꯁꯨ ꯂꯩꯌꯦ ꯃꯩꯇꯩ ꯕꯣꯔꯤꯒ ꯂꯩꯌꯦ ꯑꯍꯥꯎꯕ ꯁꯥ ꯕꯣꯔꯤꯁꯨ ꯂꯩ ꯂꯣꯏ ꯁꯨꯅꯕ ꯐꯪꯉꯦ ꯅꯪꯅ ꯈꯥꯎ ꯑꯆꯧꯕ ꯑꯃ ꯄꯨꯔꯒ ꯂꯥꯛꯑꯣ ꯑꯥ ꯑꯥ ꯑꯣ ꯑꯗꯨꯝ ꯍꯥꯡꯉꯦ

ꯀꯔꯤꯕ ꯕꯟ ꯑꯥ ꯕꯟ ꯈꯔ ꯀꯟꯗꯕ ꯑꯣꯏꯔꯒꯗꯤ ꯉꯥꯏꯍꯥꯛ ꯍꯥꯡꯏ ꯑꯗꯨꯒ ꯕꯟ ꯑꯀꯟꯕ ꯑꯣꯏꯔꯒꯗꯤ ꯍꯥꯡꯗꯦ

ꯔꯖꯥꯃꯥ ꯌꯥꯎꯏ ꯌꯥꯎꯋꯦ ꯑꯩ ꯀꯦ ꯖꯤꯗꯔꯣ ꯀꯦ ꯖꯤꯗ ꯍꯨꯝꯐꯨ ꯍꯨꯝꯗ꯭ꯔꯥ ꯍꯨꯝꯗ꯭ꯔꯥ ꯌꯣꯟꯕꯁꯨ ꯌꯥꯎꯏ ꯉꯥꯏꯈꯣ ꯍꯨꯝꯐꯨ ꯌꯣꯅꯕꯁꯨ ꯌꯥꯎꯏ ꯍꯨꯝꯗ꯭ꯔꯥ ꯌꯥꯎꯏ ꯆꯝꯐꯨꯠ ꯆꯥꯕꯗ ꯑꯍꯥꯎꯕꯗꯣ ꯊꯕꯤꯁꯨ ꯌꯥꯎꯏ ꯂꯣꯏ ꯌꯥꯎꯏ ꯅꯪ ꯑꯄꯥꯝꯕ ꯂꯣꯏ ꯂꯥꯛꯑꯣ ꯑꯩꯁꯨ ꯂꯣꯏꯃꯛꯅꯤ ꯁꯨꯔꯕꯅꯤ ꯑꯩ ꯗꯨꯀꯥꯟꯁꯦ ꯈꯣꯡꯗ꯭ꯔꯨꯝꯗꯤ ꯈꯣꯡꯗ꯭ꯔꯨꯝ ꯈꯔ ꯄꯤꯛꯄꯗꯨꯗ ꯈꯔ ꯆꯥꯎꯔꯗꯤ ꯑꯥ ꯅꯤꯐꯨꯒ ꯄꯤ ꯃꯥꯏꯔꯦꯟ ꯃꯆꯥ ꯃꯆꯥꯁꯨ ꯌꯥꯎꯋꯦ ꯑꯃꯗ ꯀꯨꯟꯊ꯭ꯔꯥꯒ ꯌꯣꯟꯕ ꯄꯤꯛꯇꯛ ꯄꯤꯛꯇꯛ ꯃꯆꯥ ꯃꯆꯥꯁꯤꯡꯗꯣ ꯑꯗꯨꯝꯕ ꯌꯥꯎꯋꯦ ꯂꯥꯛꯑꯣ ꯍꯣꯏ ꯍꯣꯏ ꯍꯣꯏ ꯍꯣꯏ ꯂꯥꯛꯑꯣ ꯂꯥꯛꯑꯣ ꯑꯩ ꯉꯥꯏꯔꯝꯃꯗꯣꯏꯅꯤꯀꯣ ꯎꯝ ꯍꯣꯏ ꯍꯣꯏ ꯍꯣꯏ ꯊꯝꯃꯣ ꯊꯝꯃꯣ